ꯍꯧꯖꯤꯛ ꯑꯣꯏꯔꯤꯕ ꯐꯤꯕꯝ ꯑꯁꯤꯗ ꯑꯦꯗꯚꯔꯇꯥꯏꯁꯃꯦꯟ ꯑꯃꯁꯨꯡ ꯃꯤꯑꯣꯏ ꯀꯌꯥꯗ ꯍꯦꯟꯅ ꯌꯧꯍꯟꯕꯒꯤ ꯗꯔꯀꯥꯔ ꯑꯣꯏ ꯄꯥꯝꯕꯩꯁꯤꯡ ꯍꯥꯏ ꯇꯥꯔꯒꯗꯤ ꯑꯩꯈꯣꯏꯅ ꯁꯣꯁ꯭ꯌꯦꯜ ꯃꯦꯗꯤꯌꯥ ꯑꯃꯗꯤ ꯇꯤꯚꯤ ꯗ ꯑꯦꯗꯚꯔꯇꯥꯏꯖ ꯀꯌꯥ ꯑꯃ ꯇꯧꯗꯨꯅ ꯂꯝꯗꯝ ꯑꯁꯤꯗ ꯊꯣꯛꯂꯤꯕ ꯄꯣꯊꯣꯛ ꯀꯌꯥ ꯑꯁꯤ ꯍꯥꯏꯔꯤꯕ ꯃꯤꯗꯤꯌꯥꯒꯤ ꯊꯣꯡꯗ ꯎꯍꯜꯂꯀꯥꯟꯗ ꯄꯣꯊꯣꯛ ꯑꯁꯤ ꯍꯦꯟꯅ ꯄꯨꯊꯣꯛꯄ ꯑꯃꯗꯤ ꯌꯣꯟꯕꯗ ꯍꯦꯟꯅ ꯗꯔꯀꯥꯔ ꯑꯣꯏ ꯑꯃꯁꯨꯡ ꯁꯦꯟꯗꯣꯛ ꯂꯝꯕꯤ ꯀꯌꯥ ꯑꯃ ꯐꯪꯒꯅꯤ ꯈꯜꯂꯤ ꯑꯩꯈꯣꯏꯅ ꯑꯦꯗꯚꯔꯇꯥꯏꯖ ꯑꯃ ꯇꯧꯕ ꯃꯇꯝꯗ ꯄꯨꯊꯣꯛꯂꯤꯕ ꯄꯣꯊꯣꯛ ꯑꯃꯗꯤ ꯐꯪꯂꯤꯕ ꯃꯐꯝ ꯀꯌꯥ ꯑꯗꯨ ꯎꯕ ꯐꯪꯍꯟꯕꯇ ꯅꯠꯇꯅ ꯃꯐꯝꯗꯨꯒꯤ ꯐꯖꯕ ꯀꯌꯥ ꯑꯃꯁꯨꯡ ꯎꯠꯄ ꯉꯝꯃꯤ